ꯑꯣ ꯑꯁꯤ ꯆꯨꯔꯆꯥꯟꯄꯨꯔꯒꯤ ꯒꯦꯜꯖꯥꯡ ꯔꯤꯖꯣꯔꯠ ꯃꯅꯥꯛꯇ ꯂꯩꯕ ꯍꯦꯟꯗꯤꯀ꯭ꯔꯥꯐꯠ ꯌꯣꯟꯕ ꯗꯨꯀꯥꯟꯒꯤ ꯃꯄꯨꯗꯨꯔꯥ ꯑꯣ ꯑꯣ ꯅꯣꯏꯒꯤ ꯍꯦꯟꯗꯤꯀ꯭ꯔꯥꯐꯠ ꯑꯥꯏꯇꯦꯝꯁꯤꯡꯗꯨ ꯑꯩ ꯉꯁꯥꯏ ꯌꯦꯡꯉꯝꯕꯅꯦ ꯑꯗꯣ ꯊꯤꯡꯕꯅꯤꯅ ꯂꯧꯕ ꯐꯪꯗ꯭ꯔꯦ ꯑꯣ

ꯒꯤ ꯍꯦꯟꯗꯤꯀ꯭ꯔꯥꯐꯠꯇꯥ ꯇ꯭ꯔꯦꯗꯤꯁꯟꯅꯦꯜ ꯕꯥꯝꯕꯨꯒꯤ ꯕꯦꯒ ꯑꯗꯨꯒ ꯕꯥꯝꯕꯨ ꯍꯦꯠꯀꯨꯝꯕ ꯕꯥꯁꯀꯦꯠꯀꯨꯝꯕ ꯌꯥꯎꯕ ꯎꯍꯧꯋꯦ ꯑꯗꯨꯒꯨꯝꯕꯗ ꯈꯔ ꯏꯟꯇꯔꯦꯁꯠ ꯂꯩꯕ ꯄ꯭ꯔꯥꯏꯁ ꯔꯦꯟꯖꯁꯤ ꯀꯌꯥꯗꯒꯤ ꯀꯌꯥ ꯐꯥꯎꯅꯣ ꯑꯣ ꯑꯣ ꯁꯥꯏꯖꯁꯤ ꯀꯌꯥꯃꯨꯛ ꯆꯥꯎꯕ ꯑꯣꯏꯒꯗ꯭ꯔꯥ ꯑꯣ ꯑꯣ ꯑꯣ ꯑꯣ ꯑꯣ ꯃꯆꯥ ꯂꯣꯏꯊꯣꯛꯈ꯭ꯔꯦꯕ ꯑꯁꯁꯥ ꯑꯗꯨꯗꯤ ꯅꯈꯣꯏꯒꯤ ꯕꯥꯁꯀꯦꯠ ꯅꯠꯇꯕꯤꯗ ꯅꯈꯣꯏꯒꯤ ꯑꯃ ꯑꯆꯧꯕ ꯕꯦꯒ ꯑꯃ ꯂꯩꯕꯗꯨ ꯑꯗꯨ ꯀꯔꯤ ꯀꯧꯕ꯭ꯔꯥ ꯑꯣ ꯑꯣ ꯑꯗꯨ ꯑꯩꯁꯦ ꯍꯧꯖꯤꯛꯃꯛꯇꯤ ꯊꯕꯛ ꯈꯔꯥ ꯆꯤꯜꯂꯤꯌꯦ ꯅꯈꯣꯏ ꯍꯌꯦꯡꯒꯨꯝꯕ ꯁꯪꯒꯗ꯭ꯔꯥ ꯅꯈꯣꯏꯒꯤ ꯗꯨꯀꯥꯟꯁꯦ ꯄꯨꯡ ꯀꯌꯥꯗꯒꯤ ꯍꯥꯡꯕ꯭ꯔꯥ ꯑꯣꯀꯦ ꯑꯣꯀꯦ ꯑꯣꯀꯦ ꯑꯗꯨꯗꯤ ꯑꯩ ꯍꯣꯔꯦꯟ ꯑꯦꯠ ꯑꯦ ꯑꯦꯝ ꯒꯨꯝꯕ ꯂꯥꯛꯄ ꯌꯥꯒꯗ꯭ꯔꯥ ꯍꯌꯦꯡꯁꯦ ꯑꯣꯀꯦ ꯑꯣꯀꯦ ꯑꯗꯨꯗ ꯑꯩ ꯍꯌꯦꯡ ꯗꯨꯀꯥꯟꯗ ꯀꯣꯏꯕ ꯂꯥꯛꯑꯒꯦ ꯑꯗꯨꯗꯨꯒ ꯄꯣꯠ ꯆꯩꯗꯨ ꯑꯗꯨꯗ ꯈꯟꯅꯔꯁꯦ ꯀꯣ ꯑꯣꯀꯦ ꯑꯣꯀꯦ ꯊꯝꯃꯦ ꯊꯝꯃꯦ